ꯃꯅꯤꯄꯨꯔꯗ ꯄꯥꯡꯊꯣꯛꯄ ꯅꯥꯠꯀꯤ ꯑꯣꯏꯕ ꯀꯨꯝꯍꯩꯁꯤꯡ ꯑꯃꯁꯨꯡ ꯊꯧꯔꯝꯁꯤꯡ ꯑꯁꯤꯗꯤ ꯒꯥꯟ ꯉꯥꯏ ꯆꯨꯝꯐꯥ ꯂꯨꯏ ꯉꯥꯏ ꯅꯤ ꯌꯥꯎꯁꯪꯅꯤ ꯒꯥꯟ ꯉꯥꯏ ꯍꯥꯏꯕ ꯀꯨꯝꯍꯩ ꯑꯁꯤ ꯂꯧ ꯎꯕ ꯃꯇꯝꯗ ꯄꯥꯡꯊꯣꯛꯏ ꯆꯍꯤ ꯑꯗꯨꯗ ꯑꯃꯥꯡ ꯑꯇꯥ ꯊꯣꯛꯇꯅꯕ ꯍꯣꯠꯅꯩ ꯃꯁꯤꯒꯤ ꯀꯨꯝꯍꯩ ꯑꯁꯤꯅ ꯃꯔꯝ ꯑꯣꯏꯔꯒ ꯆꯔꯁꯇ ꯀꯥꯗꯨꯅ ꯅꯤꯖꯩ ꯅꯨꯃꯤꯗꯥꯡ ꯈꯨꯗꯤꯡꯒꯤ ꯂꯝꯄꯥꯛꯇ ꯊꯣꯛꯂꯒ ꯄꯥꯈꯪ ꯂꯩꯁꯥꯕꯤ ꯖꯒꯣꯏ ꯁꯥꯗꯨꯅ ꯃꯌꯥꯝꯅ ꯌꯦꯡꯅꯩ ꯆꯨꯝꯐꯥ ꯍꯥꯏꯕ ꯀꯨꯝꯍꯩ ꯑꯁꯤꯕꯨ ꯌꯥꯝꯅ ꯃꯔꯨ ꯑꯣꯏꯕ ꯀꯨꯝꯍꯩ ꯑꯃꯅꯤ ꯂꯨ ꯏꯉꯥꯏ ꯅꯤ ꯍꯥꯏꯕ ꯀꯨꯝꯍꯩ ꯑꯁꯤ ꯂꯧ ꯂꯣꯛꯄ ꯃꯇꯝꯗ ꯄꯥꯡꯊꯣꯛꯏ ꯃꯈꯣꯏꯅ ꯆꯔꯁꯇ ꯀꯥꯗꯨꯅ ꯍꯥꯏꯖꯩ ꯅꯤꯖꯩ ꯌꯥꯎꯁꯪ ꯍꯥꯏꯕꯁꯤ ꯑꯍꯥꯟꯕ ꯅꯨꯃꯤꯠꯇ ꯌꯥꯎꯁꯪ ꯃꯩ ꯊꯥꯏ ꯃꯈꯣꯏꯅ ꯏꯁꯄꯣꯔꯠ ꯑꯃꯗꯤ ꯁꯥꯟꯅ ꯈꯣꯠꯅꯕ ꯀꯌꯥꯁꯨ ꯇꯧꯋꯤ ꯅꯨꯃꯤꯗꯥꯡꯗ ꯊꯥꯕꯜ ꯆꯣꯡꯉꯤ ꯅꯨꯡꯊꯤꯜꯗꯅ ꯃꯌꯥꯝꯒꯤ ꯁꯥꯟꯅꯔꯣꯏ ꯀꯌꯥ ꯁꯥꯟꯅꯩ